ꯄꯨꯟꯁꯤꯗ ꯈ꯭ꯋꯥꯏꯗꯒꯤ ꯃꯔꯨ ꯑꯣꯏꯕ ꯄꯔꯥ ꯃꯌꯥꯝꯗꯒꯤ ꯑꯃꯗꯤ ꯅꯪꯅ ꯇꯧꯔꯨꯕꯁꯦ ꯑꯗꯨꯝ ꯍꯟꯖꯜꯂꯛꯀꯅꯤ ꯍꯥꯏꯕꯁꯤꯅꯦꯕꯀꯣ ꯅꯪꯅ ꯍꯥꯏꯗꯤ ꯃꯤꯉꯣꯟꯗ ꯐꯠꯇꯕꯒꯨꯝꯕ ꯇꯧꯔꯨꯕꯁꯦ ꯑꯗꯨꯝ ꯑꯅꯤ ꯑꯍꯨꯝ ꯃꯔꯤ ꯃꯨꯛꯁꯨꯅ ꯑꯗꯨꯝ ꯍꯟꯖꯜꯂꯛꯄꯅꯦꯕꯀꯣ ꯑꯗꯨꯒ ꯃꯤ ꯑꯇꯣꯞꯄꯅ ꯐꯠꯇꯕ ꯇꯧꯔꯨꯕꯁꯨ ꯑꯗꯨꯝ ꯃꯣꯏꯗ ꯐꯠꯇꯅ ꯑꯗꯨꯝ ꯍꯟꯖꯟꯕꯅꯦ ꯑꯗꯨꯒ ꯅꯪꯅ ꯀꯩꯒꯨꯝꯕ ꯑꯐꯕ ꯒꯨꯝꯕ ꯇꯧꯔꯨꯔꯁꯨ ꯑꯗꯨꯝ ꯑꯐꯕꯗꯣ ꯀꯩꯅꯣ ꯍꯧꯖꯤꯛ ꯅꯠꯇ꯭ꯔꯁꯨ ꯃꯇꯝ ꯈꯔꯒꯤ ꯃꯇꯨꯡꯗ ꯑꯗꯨꯝ ꯍꯟꯖꯜꯂꯛꯀꯅꯤ ꯍꯥꯏꯕꯁꯦ ꯑꯁꯦꯡꯕꯅꯦꯅ ꯊꯥꯖꯩ ꯑꯗꯨꯅ ꯌꯥꯔꯤꯈꯩ ꯄꯨꯟꯁꯤꯁꯦ ꯑꯐꯕ ꯇꯧꯅꯕ ꯌꯥꯔꯤꯈꯩ ꯍꯣꯠꯅꯗꯨꯅ ꯂꯩꯕꯤꯌꯣ ꯍꯥꯏꯕꯁꯦ ꯍꯥꯏꯖꯅꯤꯡꯉꯦ